ꯍꯜꯂꯣ ꯍꯜꯂꯣ ꯍꯣꯏ ꯃꯥꯅꯦ ꯀꯔꯤ ꯍꯥꯏꯕꯤꯒꯦ ꯍꯥꯏꯕꯅꯣ ꯍꯣꯏ ꯑꯦꯗꯃꯤꯁꯟꯗꯤ ꯍꯧꯖꯤꯛ ꯍꯧꯖꯤꯛꯅ ꯑꯩꯈꯣꯏꯒꯤ ꯑꯦꯗꯃꯤꯁꯟꯁꯦ ꯖꯅꯋꯥꯔꯤ ꯊꯥꯗ ꯍꯧꯗꯤ ꯍꯧꯔꯦ ꯑꯗꯨ ꯍꯧꯖꯤꯛ ꯅꯣꯏꯅ ꯑꯃꯨꯛꯀ ꯂꯥꯛꯂ ꯇꯧꯒꯦ ꯍꯥꯏꯔꯗꯤ ꯂꯥꯁ ꯏꯌꯔꯒꯤ ꯑꯉꯥꯡ ꯈꯣꯏꯕꯨꯗꯤ ꯑꯩꯈꯣꯏꯁꯦ ꯑꯦꯗꯃꯤꯁꯟꯁꯨ ꯃꯣꯏꯅ ꯔꯤꯖꯜꯃꯛ ꯇꯥꯔꯒ ꯊꯣꯛꯑꯗꯤ ꯃꯣꯏꯒꯤ ꯄꯤ ꯁꯤꯁꯦ ꯑꯩꯠꯇꯤ ꯄꯔꯁꯦꯟ ꯍꯦꯜꯂꯗꯤ ꯑꯩꯈꯣꯏ ꯃꯣꯏꯒꯤ ꯑꯦꯗꯃꯤꯁꯟ ꯐꯤꯁꯨ ꯌꯦꯡꯕꯤꯔ ꯂꯩꯌꯦ ꯁ꯭ꯀꯨꯜ ꯐꯤꯁꯨ ꯌꯦꯡꯕꯤꯔ ꯂꯩꯌꯦ ꯅꯪ ꯑꯉꯥꯡ ꯀꯌꯥ ꯊꯥꯒꯦ ꯍꯥꯏꯕꯅꯣ ꯃꯤ ꯑꯃ ꯑꯥ ꯍꯣꯏ ꯑꯗꯨ ꯃꯥ ꯃꯁꯥꯅ ꯃꯥ ꯃꯁꯥ ꯀ꯭ꯂꯥꯁ ꯀꯌꯥ ꯂꯧꯒꯦ ꯍꯥꯏꯕꯅꯣ ꯍꯣꯏ ꯍꯣꯏ ꯍꯣꯏ ꯀ꯭ꯂꯥꯁ ꯁꯦꯚꯦꯟꯒꯤꯁꯦ ꯀꯣ ꯍꯣꯏ ꯁꯤꯠꯄꯨꯗꯤ ꯑꯩꯈꯣꯏꯒꯤ ꯁꯤꯠꯁꯦ ꯍꯧꯖꯤꯛꯀꯥꯟꯗꯤ ꯑꯉꯥꯡꯈꯣꯏꯁꯦ ꯌꯥꯝ ꯕꯥꯁ ꯑꯣꯏꯕꯅꯤꯅ ꯁꯤꯒꯤ ꯁ꯭ꯀꯨꯜꯁꯦ ꯌꯥꯝ ꯕꯥꯁ ꯑꯣꯏꯕꯅꯤꯅ ꯁꯤꯠꯄꯨꯗꯤ ꯌꯥꯝ ꯂꯤꯃꯤꯇꯦꯠꯇꯤ ꯑꯣꯏꯌꯦ ꯑꯗꯨ ꯑꯣꯏꯁꯨ ꯍꯣꯏ ꯁꯤꯠ ꯑꯃ ꯑꯅꯤꯗꯤ ꯑꯗꯨꯝ ꯅꯣꯏꯅ ꯂꯥꯛꯑꯗꯤ ꯑꯦꯠꯖꯁ ꯇꯧꯕꯤꯕ ꯌꯥꯒꯅꯤ ꯑꯗꯨ ꯅꯣꯏꯁꯨ ꯀꯔꯤꯒꯤ ꯑꯦꯗꯃꯤꯁꯟꯁꯨ ꯌꯥꯝ ꯊꯦꯡꯅ ꯇꯧꯕ ꯅꯍꯥꯟꯗꯒꯤ ꯇꯧꯈ꯭ꯔꯗꯤ ꯐꯒꯅꯤ ꯑꯗꯨꯕꯨ ꯍꯣꯏ ꯂꯩꯌꯦ ꯑꯗꯨꯝ ꯌꯦꯡꯕꯤꯒꯦ ꯅꯪ ꯅꯪꯒꯤ ꯑꯉꯥꯡꯗꯣ ꯄꯨꯔ ꯂꯥꯛꯑꯣ ꯍꯌꯦꯡ ꯉꯟꯅ ꯂꯥꯛꯈ꯭ꯔꯣ ꯍꯥꯏꯕꯗꯤ ꯍꯧꯖꯤꯛꯀꯥꯟꯁꯦ ꯃꯤꯁꯦ ꯌꯥꯝ ꯌꯥꯝꯅ ꯂꯥꯛꯑꯦ ꯍꯥꯏꯕ ꯑꯗꯨ ꯍꯧꯖꯤꯛꯇꯤ ꯑꯦꯗꯃꯤꯁꯟꯁꯦ ꯑꯩꯈꯣꯏꯒꯤ ꯑꯦꯗꯃꯤꯁꯟꯁꯦ ꯀ꯭ꯂꯥꯁ ꯁꯦꯚꯦꯟ ꯈꯣꯏꯒꯤꯗꯤ ꯑꯦꯗꯃꯤꯁꯟꯃꯨꯛꯇ ꯑꯣꯏꯔꯒ ꯂꯤꯁꯤꯡ ꯑꯅꯤ ꯑꯣꯏꯒꯅꯤ ꯂꯤꯁꯤꯡ ꯑꯅꯤ ꯑꯣꯏꯒꯅꯤ ꯑꯗꯨꯒ ꯃꯣꯏꯒꯤ ꯊꯥ ꯊꯥꯒꯤ ꯁ꯭ꯀꯨꯜ ꯐꯤꯁꯦ ꯂꯥꯁ ꯏꯌꯔꯗꯤ ꯑꯩꯈꯣꯏꯁꯦ ꯍꯥꯀꯨꯝꯗꯤ ꯑꯩꯈꯣꯏꯁꯦ ꯁꯤꯛꯁ ꯍꯟꯗ꯭ꯔꯦꯗ ꯁꯤꯛꯁ ꯍꯟꯗ꯭ꯔꯦꯗ ꯇꯧꯋꯦꯕꯀꯣ ꯑꯗꯨ ꯀ꯭ꯂꯥꯁ ꯇꯦꯟꯗꯤ ꯁꯤꯛꯁ ꯍꯟꯗ꯭ꯔꯦꯗ ꯑꯣꯏꯌꯦ ꯑꯗꯨ ꯑꯣꯏꯔꯁꯨ ꯀꯨꯝꯁꯤꯗꯤ ꯄꯩꯁꯥꯗꯨ ꯈꯔ ꯀꯥꯈ꯭ꯔꯅꯤ ꯑꯗꯨꯒꯤ ꯀ꯭ꯂꯥꯁ ꯁꯤꯛꯁ ꯇꯨ ꯇꯦꯟ ꯑꯣꯏꯔꯗꯤ ꯃꯟꯂꯤ ꯐꯤ ꯊꯥ ꯊꯥꯒꯤ ꯐꯤ ꯑꯣꯏꯔꯗꯤ ꯃꯣꯏ ꯁꯤꯛꯁ ꯍꯟꯗ꯭ꯔꯦꯗ ꯁꯤꯛꯁ ꯍꯟꯗ꯭ꯔꯦꯗ ꯇꯨ ꯁꯦꯚꯦꯟ ꯍꯟꯗ꯭ꯔꯦꯗ ꯑꯣꯏꯔꯅꯤ ꯆꯥꯝꯃ ꯇꯥꯔꯅꯤ ꯑꯗꯨ ꯑꯉꯥꯡ ꯈꯣꯏꯗꯨ ꯍꯣꯏ ꯍꯣꯏ ꯍꯣꯏ ꯍꯣꯏ ꯃꯇꯝꯕꯨꯗꯤ ꯍꯦꯟꯗꯦ ꯑꯗꯨ ꯑꯣꯏꯔꯁꯨ ꯑꯩꯈꯣꯏꯁꯦ ꯍꯧꯖꯤꯛꯇꯤ ꯃꯤꯁꯦ ꯌꯥꯝ ꯔꯁ ꯇꯧꯋꯦ ꯍꯥꯏꯈꯤꯕꯒꯨꯝꯅ ꯃꯤ ꯌꯥꯝ ꯔꯁ ꯇꯧꯕꯅꯤꯅ ꯑꯩꯈꯣꯏꯁꯦ ꯐꯥꯔꯁ ꯀꯝ ꯐꯥꯔꯁ ꯁꯥꯔꯚ ꯇꯧꯔꯦ ꯍꯥꯏꯕ ꯑꯍꯥꯟꯕ ꯂꯥꯛꯄ ꯃꯤꯅ ꯑꯗꯨꯝ ꯂꯧꯔꯅꯤ ꯑꯗꯨꯒꯤꯗꯃꯛ ꯅꯣꯏꯁꯨ ꯑꯗꯨꯝ ꯑꯊꯨꯕꯗ ꯂꯥꯛꯅꯤꯡꯉꯥꯏ ꯇꯧꯔꯣꯀꯣ ꯌꯥꯔꯕ꯭ꯔꯥ ꯑꯇꯣꯞꯄ ꯍꯪꯅꯤꯡꯉꯥꯏꯗꯤ ꯂꯩꯔꯤꯕ꯭ꯔꯥ ꯍꯣꯏ ꯍꯣꯏ ꯂꯥꯛꯈ꯭ꯔꯕ ꯃꯇꯨꯡꯗꯅ ꯑꯃꯨꯛꯀ ꯍꯥ ꯍꯣꯏ ꯍꯣꯏ ꯍꯣꯏ ꯑꯗꯨꯗꯤ ꯍꯣꯏ ꯍꯣꯏ ꯅꯣꯏꯁꯨ ꯑꯊꯨꯕꯗ ꯂꯥꯛꯄꯤꯔꯣꯀꯣ